ꯑꯩꯈꯑꯣꯏꯒꯤ ꯀꯔꯤꯒꯨꯝꯕ ꯁꯥꯟꯅ ꯈꯣꯠꯅꯕꯩ ꯃꯇꯥꯡꯗ ꯃꯔꯤ ꯂꯩꯅꯕꯗ ꯈꯠꯅ ꯆꯩꯅꯕ ꯊꯣꯛꯂꯛꯂꯗꯤ ꯑꯩꯈꯣꯏꯒꯤ ꯏꯁꯄꯣꯔꯠ ꯁꯦꯟꯇꯔꯁꯤꯅ ꯀꯩꯅꯣ ꯇꯤꯝ ꯄ꯭ꯂꯦꯌꯔ ꯑꯅꯤ ꯑꯣꯄꯣꯅꯦꯟ ꯇꯤꯝ ꯄ꯭ꯂꯦꯌꯔ ꯑꯅꯤꯗꯣ ꯈꯠꯅꯕꯗꯨꯗꯒꯤ ꯈꯥꯝꯗꯣꯛꯄ ꯈꯣꯠꯄ ꯇꯧꯏ ꯑꯗꯨꯗ ꯌꯥꯗ ꯌꯥꯔꯛꯇ꯭ꯔꯕ ꯇꯥꯔꯒꯗꯤ ꯇꯤꯝ ꯑꯅꯤꯗꯨꯒꯤ ꯌꯦꯡꯕ ꯂꯥꯛꯄ ꯃꯥꯒꯤ ꯑꯣꯄꯣꯅꯦꯟꯁꯀꯤ ꯕꯥꯕꯣꯛꯁꯤꯡꯗ ꯍꯥꯏꯔꯒ ꯐꯖꯅ ꯈꯠꯅ ꯆꯩꯅꯗꯅꯕ ꯈꯥꯝꯗꯣꯛꯅꯕ ꯍꯥꯏ ꯑꯗꯨꯗ ꯀꯔꯤꯒꯨꯝꯕ ꯌꯥꯗ ꯌꯥꯁꯤꯜꯂꯛꯇ꯭ꯔꯗꯤ ꯇꯤꯝ ꯑꯅꯤꯃꯛꯇꯨ ꯗꯤꯁꯤꯄ꯭ꯂꯤꯟ ꯂꯩꯇꯦ ꯈꯣꯠꯇꯦ ꯁꯥꯟꯅꯕꯗ ꯍꯥꯏꯗꯨꯅ ꯋꯥꯔꯣꯜ ꯑꯃ ꯆꯦ ꯑꯃ ꯐꯣꯡꯗꯣꯛꯑꯒ ꯃꯣꯏꯅ ꯋꯥꯔꯅꯤꯡ ꯄꯤ ꯃꯇꯝ ꯈꯔ ꯁꯥꯟꯅꯕ ꯂꯦꯞꯄ ꯈꯣꯠꯄ ꯍꯥꯏꯔꯒ ꯑꯗꯨꯗ ꯃꯁꯥ ꯃꯁꯥꯅ ꯇꯤꯝꯗꯨꯒꯤ ꯃꯁꯥ ꯃꯁꯥꯅ ꯒ꯭ꯌꯥꯟ ꯇꯥꯅꯔꯒ ꯑꯩꯈꯣꯏꯅ ꯇꯧꯔꯤꯁꯤ ꯗꯤꯁꯤꯄ꯭ꯂꯤꯟ ꯂꯩꯇꯕ ꯊꯕꯛꯅꯤ ꯈꯣꯠꯄꯅꯤ ꯑꯗꯨꯅ ꯁꯤ ꯃꯇꯨꯡ ꯃꯅꯥꯎ ꯇꯧꯗꯅꯕ ꯈꯣꯠꯇꯅꯕ ꯒ꯭ꯌꯥꯟ ꯇꯥꯅꯔꯒ ꯅꯕꯒꯤꯗꯃꯛꯇ ꯑꯩꯈꯣꯏꯒꯤ ꯏꯁꯄꯣꯔꯠ ꯁꯦꯟꯇꯔꯁꯤꯅ ꯑꯗꯨꯒꯤ ꯋꯥꯔꯣꯜꯗꯨꯃ ꯇꯧꯏ